ꯍꯜꯂꯣ

ꯑꯥ ꯃꯥꯅꯤ ꯄꯣꯂꯣꯏ ꯁꯦꯠꯄꯁꯦ ꯃꯈꯟ ꯃꯈꯟ ꯃꯈꯟ ꯌꯥꯝꯃꯦ ꯀꯩꯅꯣ ꯍꯥꯏꯕꯀꯥꯟꯗ ꯄꯩꯁꯥ ꯆꯥꯎꯋꯦ ꯃꯥꯒꯤ ꯐꯤ ꯐꯤꯗ ꯂꯩꯔꯦ ꯐꯤ ꯐꯤ ꯑꯇꯥꯡꯕꯗꯨꯅ ꯐꯤ ꯂꯤꯁꯤꯡ ꯇꯔꯦꯠ ꯇꯔꯥ ꯀꯨꯟ ꯁꯨꯃꯥꯏꯅ ꯇꯧꯔꯒ ꯂꯩꯌꯦ ꯅꯨꯡꯊꯤꯜ ꯁꯦꯠꯂꯒꯅ ꯃꯦꯛꯀꯞ ꯄꯣꯂꯣꯏ ꯁꯦꯠꯇꯣꯏꯁꯦ ꯃꯦꯀꯞ ꯂꯣꯏ ꯌꯥꯎꯗꯣꯏꯅꯦꯕ ꯅꯨꯡꯊꯤꯟ ꯁꯦꯠꯂꯒꯅ ꯂꯤꯁꯤꯠ ꯇꯔꯦꯠ ꯅꯨꯡꯗꯥꯡꯗ ꯁꯦꯠꯂꯒꯅ ꯂꯤꯁꯤꯡ ꯃꯉꯥ ꯁꯨꯃꯥꯏꯅ ꯂꯥꯛꯀꯅꯤ ꯃꯦꯀꯞꯁꯨ ꯄꯨꯟꯗꯣꯏꯅꯦ ꯃꯦꯀꯞ ꯃꯦꯀꯞ ꯄꯨꯜꯂꯅꯤ ꯃꯥꯒꯤ ꯉꯁꯥꯏꯒꯤ ꯃꯁꯥꯒꯤ ꯑꯩꯈꯣꯏꯅ ꯄꯣꯂꯣꯏ ꯁꯦꯠꯄꯀꯥꯟꯗ ꯃꯁꯥꯒꯤ ꯗ꯭ꯔꯦꯁ ꯐꯨꯔꯤꯠꯇꯒꯤꯆꯤꯡꯕ ꯂꯣꯏ ꯂꯥꯛꯑꯅꯤ ꯀꯩꯅꯥꯒꯤ ꯀꯩꯅꯥ ꯑꯃ ꯑꯣꯏꯕꯒꯤ ꯃꯑꯣꯡꯗ ꯑꯗꯨꯝ ꯐꯅꯦꯛ ꯁꯦꯠꯂꯒ ꯄꯩꯁꯥ ꯂꯨꯄꯥ ꯂꯤꯁꯤꯡ ꯑꯩꯈꯣꯏꯅ ꯅꯈꯣꯏꯅ ꯑꯇꯥꯡꯕꯁꯦ ꯄꯥꯝꯃꯦꯅ ꯍꯥꯏꯔꯒꯅ ꯑꯩꯈꯣꯏꯅ ꯂꯨꯄꯥ ꯂꯤꯁꯤꯡ ꯀꯨꯟ ꯄꯤꯕ ꯂꯩ ꯇꯔꯥꯃꯉꯥ ꯄꯤꯕ ꯂꯩꯅꯤ ꯅꯈꯣꯏꯅ ꯑꯦ ꯑꯩ ꯂꯤꯁꯤꯡ ꯇꯔꯦꯠ ꯄꯤꯕꯁꯤ ꯄꯥꯝꯗꯦ ꯂꯤꯁꯤꯡ ꯇꯔꯥꯃꯉꯥ ꯄꯤꯕꯁꯤ ꯂꯤꯁꯤꯡ ꯀꯨꯟ ꯄꯤꯕꯁꯤ ꯑꯣꯏꯅ ꯁꯦꯠꯄꯤꯔꯒꯦꯅ ꯍꯥꯏꯔꯒ ꯑꯗꯣꯝꯒꯤ ꯑꯗꯨꯝ ꯑꯄꯥꯝꯕꯁꯨ ꯂꯩ ꯑꯩꯈꯣꯏꯅ ꯅꯈꯣꯏꯅ ꯍꯥꯏꯕꯗꯣ ꯑꯗꯨ ꯑꯩꯈꯣꯏꯅ ꯑꯗꯨꯝ ꯁꯦꯠꯄꯤꯔꯛꯀꯅꯤ ꯑꯗꯨꯃꯥꯏꯅ ꯇꯧꯔꯒ ꯃꯆꯨꯗꯤ ꯑꯉꯥꯡꯕ ꯃꯦꯍꯦꯟꯗꯤ ꯃꯆꯨ ꯑꯁꯪꯕ ꯍꯤꯒꯣꯛꯀꯤ ꯃꯆꯨ ꯑꯗꯨꯝ ꯅꯍꯥꯛꯅ ꯄꯥꯝꯕ ꯃꯆꯨꯗꯣ ꯑꯗꯨꯒꯤ ꯃꯆꯨꯗꯣ ꯑꯣꯏꯔꯁꯨ ꯑꯗꯌꯝ ꯁꯦꯠꯄꯤꯌꯣ ꯅꯪ ꯑꯩ ꯁꯤ ꯄꯥꯝꯃꯤ ꯑꯉꯥꯡꯕꯁꯦ ꯄꯥꯝꯃꯦ ꯑꯗꯣ ꯍꯤꯒꯣꯛꯁꯦ ꯄꯥꯝꯃꯦ ꯑꯁꯪꯕꯁꯤ ꯄꯥꯝꯃꯦꯅ ꯍꯥꯏꯕ ꯃꯆꯨꯗꯣ ꯑꯗꯨꯝ ꯐꯤ ꯈꯛꯇꯒꯤ ꯑꯣꯏꯔꯣꯏ ꯃꯥꯒꯤ ꯂꯤꯛ ꯈꯨꯖꯤ ꯉꯁꯥꯏꯒꯤ ꯃꯥꯏꯗ ꯇꯩꯅꯉꯥꯏꯒꯤ ꯂꯣꯏꯅ ꯁꯨꯅ ꯌꯥꯎꯔꯛꯀꯅꯤ ꯑꯗꯨ ꯂꯣꯏꯅ ꯁꯨꯕꯤ ꯑꯄꯨꯟꯕꯤꯗ ꯑꯗꯨ ꯂꯨꯄꯥ ꯂꯤꯁꯤꯡ ꯀꯨꯟ ꯂꯥꯛꯀꯅꯤ ꯑꯗꯨꯒꯤ ꯄꯣꯠꯇꯣ ꯑꯩꯈꯣꯏꯅ ꯑꯇꯥꯡꯕ ꯑꯣꯏ ꯁꯦꯠꯄꯤꯒꯦꯅ ꯍꯥꯏꯔꯤꯕ꯭ꯔꯣꯕ ꯑꯇꯥꯡꯕꯒꯤꯗꯨꯗꯤ ꯄꯨꯜꯂꯦ ꯅꯨꯡꯊꯤꯜꯒꯤ ꯄꯨꯜꯂꯤ ꯑꯌꯨꯛ ꯅꯨꯡꯊꯤꯜ ꯂꯣꯏꯅ ꯄꯨꯜꯂꯤ ꯑꯩꯈꯣꯏꯅ ꯂꯨꯄꯥ ꯂꯤꯁꯤꯡ ꯀꯨꯟꯑꯅ ꯍꯥꯏꯖꯔꯤꯁꯦ ꯁꯤꯗ ꯄꯨꯟꯅ ꯑꯇꯥꯡꯕꯗꯨꯗ ꯄꯨꯜꯂꯦ ꯂꯤꯁꯤꯡ ꯀꯨꯟ ꯍꯥꯏꯔꯤꯁꯦ ꯁꯦꯠꯄꯒꯤ ꯃꯁꯥꯒꯤ ꯀꯩꯅꯥꯒꯤ ꯑꯃ ꯃꯥꯒꯤ ꯀꯩꯅꯥ ꯑꯃ ꯌꯦꯡꯕ ꯃꯌꯥꯝꯅ ꯌꯦꯡꯕ ꯌꯥꯅꯉꯥꯏꯒꯤ ꯑꯗꯨꯃꯥꯏꯅ ꯇꯧꯔꯒ ꯂꯣꯏꯅ ꯄꯨꯜꯂꯦ ꯁꯤ ꯂꯨꯄꯥ ꯂꯤꯁꯤꯡ ꯀꯨꯟ ꯍꯥꯏꯔꯤꯁꯤ ꯑꯗꯨ ꯅꯍꯥꯛꯅ ꯄꯣꯠꯂꯣꯏ ꯁꯦꯠꯄ ꯂꯥꯛꯀꯦꯅ ꯍꯥꯏꯔꯤꯁꯤ ꯀꯔꯝ ꯃꯇꯝꯗ ꯂꯥꯛꯀꯦꯅ ꯍꯥꯏꯔꯤꯃꯣ ꯍꯣꯏ ꯍꯣꯏ ꯐꯔꯦ

ꯍꯣꯏ